ꯑꯩꯒꯤ ꯄꯨꯟꯁꯤꯗ ꯑꯩꯅ ꯊꯦꯡꯅꯈꯤꯕ ꯈ꯭ꯋꯥꯏꯗꯒꯤ ꯁꯤꯡꯅꯕ ꯍꯥꯏ ꯇꯥꯔꯒꯗꯤ ꯑꯩꯅ ꯂꯥꯏ ꯌꯦꯛꯄ ꯍꯩꯇꯕꯗ ꯃꯌꯥꯝꯅ ꯑꯩꯅ ꯇꯧꯔꯛꯄ ꯃꯇꯝꯗ ꯃꯌꯥꯝꯅ ꯑꯩꯉꯣꯟ ꯅꯣꯛꯅꯕꯤꯈꯤꯕ ꯑꯗꯨꯒꯨꯝꯕ ꯃꯌꯥꯝꯗꯣ ꯑꯩꯉꯣꯟꯗ ꯁꯤꯡꯅꯕ ꯑꯣꯏ ꯑꯗꯨꯕꯨ ꯉꯁꯤꯗꯤ ꯑꯩꯅ ꯀꯟꯅ ꯍꯣꯠꯅꯗꯨꯅ ꯃꯌꯥꯝꯗꯨ ꯑꯩꯉꯣꯟꯗ ꯅꯣꯛꯅꯔꯝꯕ ꯃꯌꯥꯝꯗꯨ ꯑꯩꯅ ꯉꯁꯤ ꯀꯟꯅ ꯃꯤ ꯑꯣꯏꯗꯕ ꯌꯥꯗꯦ ꯈꯜꯂ ꯍꯣꯠꯅꯕꯗꯒꯤ ꯑꯩ ꯉꯁꯤ ꯃꯥꯏ ꯄꯥꯛꯑꯦ ꯃꯌꯥꯝꯒꯤ ꯃꯀꯣꯛ ꯊꯣꯡꯕꯁꯨ ꯑꯣꯏꯕ ꯉꯝꯂꯦ ꯑꯗꯨꯅ ꯑꯩ ꯑꯩꯅ ꯊꯦꯡꯅꯈꯤꯕ ꯑꯩꯅ ꯅꯨꯡꯉꯥꯏꯇꯕ ꯃꯌꯥꯝꯗꯣ ꯑꯩꯅ ꯃꯌꯥꯝꯗꯒꯤ ꯃꯤꯀꯣꯛ ꯊꯣꯡꯉꯒ ꯂꯥꯛꯁꯤꯜꯂꯤ